ꯑꯩꯅ ꯕꯤꯔꯌꯥꯅꯤ ꯊꯣꯡꯒꯦ ꯈꯜꯂꯤ ꯕꯤꯔꯌꯥꯅꯤ ꯑꯁꯤ ꯊꯣꯡꯕ ꯌꯥꯝꯅ ꯄꯥꯝꯃꯤ ꯑꯗꯨꯕꯨ ꯍꯩꯇꯦ ꯍꯩꯇꯕꯅ ꯃꯔꯝ ꯑꯣꯏꯔꯒ ꯉꯁꯤ ꯐꯥꯎꯕ ꯊꯣꯡꯗ꯭ꯔꯤ ꯇ꯭ꯔꯥꯏ ꯇꯧꯒꯦꯅꯗꯤ ꯈꯜꯂꯤ ꯑꯩꯅ ꯃꯄꯥꯟꯗꯒꯤ ꯂꯩꯔꯨꯔꯒ ꯆꯥꯔꯨꯕ ꯃꯇꯝꯗ ꯃꯥꯒꯤ ꯃꯍꯥꯎ ꯑꯁꯤ ꯌꯥꯝꯅ ꯍꯥꯎꯋꯤ ꯂꯩꯔꯨꯕ ꯃꯇꯝꯗꯁꯨ ꯈꯖꯤꯛꯈꯛ ꯑꯣꯏꯕꯅ ꯆꯥꯕ ꯄꯦꯟꯗꯦ ꯃꯤꯅ ꯊꯣꯡꯂꯒꯗꯤ ꯆꯥꯈ꯭ꯔꯦ ꯑꯩꯅ ꯊꯣꯡꯒꯦꯅ ꯈꯟꯕ ꯀꯨꯏꯔꯦ ꯑꯗꯨꯕꯨ ꯑꯃꯨꯛꯇꯪꯗꯤ ꯊꯣꯡꯒꯦꯅ ꯈꯜꯂꯤ